ꯖꯨꯂꯥꯏ ꯊꯥꯗ ꯑꯩꯅ ꯂꯤꯁꯤꯡ ꯑꯅꯤꯒ ꯆꯥꯝꯔꯤ ꯄꯤꯕ ꯄꯨꯃꯥ ꯈꯣꯡꯎꯞ ꯑꯃ ꯂꯩꯕꯅꯦ ꯑꯗꯣ ꯄꯣꯠꯇꯣ ꯑꯃꯨꯛ ꯁꯨꯕꯗ ꯃꯆꯨꯁꯨ ꯌꯥꯝꯅ ꯀꯣꯛꯑꯦ ꯑꯗꯨꯒ ꯍꯥꯏꯕꯗꯤ ꯈꯣꯡꯎꯞꯇꯨ ꯌꯥꯝ ꯂꯨꯖꯁꯨ ꯑꯣꯏ ꯑꯗꯣ ꯃꯌꯥꯝꯅ ꯂꯩꯕꯤꯅꯤꯡꯉꯒꯗꯤ ꯑꯩꯅ ꯂꯩꯗꯅꯕ ꯍꯥꯏꯅ ꯈꯪꯍꯟꯖꯔꯤ